ꯍꯜꯂꯣ ꯆꯥꯛ ꯆꯥꯔꯕ꯭ꯔꯥ ꯀꯔꯤ ꯑꯦꯟꯁꯥꯡ ꯆꯥꯕ꯭ꯔꯥ ꯑꯣ ꯁ꯭ꯀꯨꯜ ꯀꯥꯒꯦꯔꯥ ꯀꯔꯤꯒꯤ ꯀꯔꯤ ꯇꯧꯕ꯭ꯔꯥ ꯑꯁ ꯑꯦꯛꯖꯥꯝꯁꯨ ꯅꯥꯈ꯭ꯔꯦ ꯑꯗꯨ ꯍꯣꯏ ꯉꯁꯤꯗꯤ ꯂꯧ ꯑꯗꯨꯕꯨ ꯀꯥꯔꯗꯤ ꯐꯕ ꯑꯗꯨ ꯑꯣꯏꯔꯗꯤ ꯅꯦꯛꯁ ꯇꯥꯏꯝꯗꯤ ꯂꯤꯐ ꯄꯥꯏꯒꯅꯨꯀꯣ ꯑꯩ ꯅꯣꯠꯁꯨ ꯁꯤ ꯋꯥꯆꯞꯇ ꯊꯥꯕꯤꯒꯦ ꯅꯪ ꯏꯌꯣꯀꯣ ꯑꯦꯛꯖꯥꯝ ꯂꯥꯈ꯭ꯔꯕꯅꯤꯅ ꯑꯦꯛꯁꯄꯦꯟꯗꯤ ꯅꯣꯏꯒꯤ ꯄ꯭ꯔꯣꯃꯣꯁꯟꯒꯤꯗꯃꯛꯇ ꯑꯦꯇꯦꯟꯗꯦꯟꯁꯇꯤ ꯑꯦꯇꯦꯟꯗꯦꯟꯁ ꯌꯥꯝꯗ꯭ꯔꯗꯤ ꯌꯥꯗꯦ ꯑꯗꯨꯝ ꯌꯨꯝꯗ ꯂꯩꯒꯗ꯭ꯔꯥ ꯍꯣꯁꯄꯤꯇꯥꯜ ꯆꯠꯂꯒ ꯆꯦꯛꯑꯞ ꯇꯧꯔꯣ ꯑꯗꯨꯒ ꯗꯣꯛꯇꯔꯅ ꯀꯔꯤ ꯍꯥꯏꯕ꯭ꯔꯥ ꯑꯩꯕꯨ ꯍꯥꯏꯌꯣ ꯑꯗꯨꯗꯤ ꯐꯖꯅ ꯂꯩꯌꯣꯀꯣ ꯂꯥꯏꯔꯤꯛꯇꯤ ꯄꯥꯕ ꯀꯥꯎꯒꯅꯨꯀꯣ ꯅꯣꯠꯁꯨ ꯊꯥꯕꯤꯒꯦ ꯏꯌꯣꯀꯣ ꯐꯖꯅ ꯑꯩ ꯆꯦꯛꯁꯨ ꯇꯧꯒꯅꯤꯀꯣ ꯑꯗꯨ ꯅꯨꯃꯤꯠ ꯑꯃ ꯈꯛꯇꯔꯥ ꯑꯅꯤ ꯑꯍꯨꯝꯔꯥ ꯑꯦ ꯑꯗꯨꯗꯤ ꯍꯥꯏꯒꯦꯀꯣ ꯅꯪ ꯅꯊꯟꯗ ꯂꯩꯕ꯭ꯔꯥ ꯏꯃꯥ ꯏꯄꯁꯨ ꯂꯩꯕ꯭ꯔꯥ ꯑꯗꯨꯗꯤ ꯅꯨꯡꯇꯤ ꯏꯃꯥ ꯏꯄꯥꯕꯨ ꯍꯣꯁꯄꯤꯇꯥꯜ ꯑꯗꯨꯒ ꯍꯤꯗꯥꯛꯇꯨ ꯐꯖꯅ ꯆꯥꯎꯋꯣꯀꯣ ꯑꯦ ꯑꯗꯨꯗꯤ ꯁ꯭ꯀꯨꯜꯗꯒꯤ ꯊꯦꯡꯅꯁꯤꯀꯣ ꯄꯥꯔꯗꯨ ꯍꯦꯛ ꯁ꯭ꯀꯨꯜꯗ ꯂꯥꯛꯑꯣꯀꯣ ꯑꯦ ꯑꯗꯨꯗꯤ ꯊꯝꯂꯒꯦꯀꯣ